ꯑꯩꯍꯥꯛꯀꯤ ꯈꯨꯡꯒꯪꯗ ꯀꯅꯥꯒꯨꯝꯕ ꯑꯃ ꯂꯤꯟꯅ ꯆꯤꯛꯂꯕꯗꯤ ꯃꯍꯥꯛꯄꯨ ꯄꯥꯈꯠꯍꯟꯗꯅ ꯐꯖꯅ ꯍꯤꯞꯍꯜꯂꯒ ꯃꯍꯥꯛꯅ ꯆꯠꯈꯤ ꯂꯤꯟꯅ ꯆꯤꯛꯈꯤꯕ ꯃꯐꯝ ꯑꯗꯨ ꯊꯤꯗꯣꯛꯂꯒ ꯁꯥꯄꯣꯟꯅ ꯆꯥꯝꯊꯣꯛꯄꯤꯒꯅꯤ ꯁꯦꯡꯅ ꯑꯗꯨꯒꯤ ꯃꯇꯨꯡꯗ